ꯍꯜꯂꯣ ꯑꯣ ꯂꯥꯛꯑꯣ ꯂꯥꯛꯑꯣ ꯑꯩ ꯂꯥꯛꯑꯣ ꯂꯥꯛꯑꯣ ꯑꯩ ꯉꯥꯏꯔꯝꯃꯒꯦ ꯀꯋꯥꯏ ꯊꯦꯡꯅꯁꯦ ꯍꯥꯏꯅꯣ ꯀꯛꯆꯤꯡ ꯕꯖꯥꯔꯗ ꯊꯦꯡꯅꯁꯤ ꯍꯥꯏꯕ꯭ꯔꯥ ꯅꯠꯇ꯭ꯔꯒꯅ ꯂꯝꯈꯥꯏꯗ ꯉꯥꯏꯔꯝꯃꯨ ꯍꯥꯏꯕ꯭ꯔꯥ ꯀꯛꯆꯤꯡ ꯂꯝꯈꯥꯏ ꯈꯪꯒꯗꯧꯔꯣ ꯌꯥꯏ ꯌꯥꯏ ꯍꯣꯏ ꯀꯣꯜ ꯇꯧꯕꯤꯔꯛꯑꯣ ꯀꯣꯜ ꯀꯣꯛ ꯇꯧꯕꯤꯔꯛꯑꯣ ꯂꯥꯛꯀꯥꯟꯗꯨꯗ ꯑꯣ ꯌꯦꯡꯉꯣ ꯃꯌꯥꯝ ꯂꯩ ꯑꯩꯈꯣꯏ ꯁꯤꯗ ꯆꯤꯡ ꯑꯃ ꯑꯩꯈꯣꯏ ꯒꯥꯔꯗꯦꯟ ꯍꯥꯏꯔ ꯀꯩꯔꯥꯎ ꯒꯥꯔꯗꯦꯟ ꯍꯥꯏꯗ ꯑꯃ ꯂꯩ ꯑꯗꯨꯗ ꯂꯩ ꯂꯣꯡ ꯑꯗꯒꯤ ꯑꯩꯈꯣꯏ ꯊꯥꯏꯅꯒꯤ ꯑꯩꯈꯣꯏ ꯆꯩꯔꯥꯎꯕꯗꯒ ꯁꯨꯝ ꯆꯤꯡ ꯀꯥꯕꯝ ꯃꯨꯔꯇꯤꯒ ꯃꯌꯥꯝ ꯁꯥꯔꯒ ꯑꯗꯒꯤ ꯍꯥꯎ ꯁꯝꯕꯨ ꯄꯨꯕꯤ ꯑꯗꯒꯤ ꯃꯍꯥꯗꯦꯕꯒꯤ ꯃꯨꯔꯇꯤ ꯑꯗꯨꯝꯕ ꯑꯗꯒꯤ ꯂꯩ ꯅꯨꯡꯁꯨ ꯃꯌꯥꯝ ꯑꯃ ꯊꯥꯏ ꯔꯣꯁ ꯑꯗꯒ ꯁꯃꯨꯒ ꯁꯥꯔꯒ ꯂꯩ ꯂꯩꯅ ꯑꯗꯒꯤ ꯑꯟꯇꯣ ꯒꯨꯂꯥꯞ ꯅꯥꯔꯩꯀꯩꯒꯤ ꯂꯩ ꯃꯈꯟ ꯃꯈꯟ ꯌꯥꯝ ꯍꯧꯋꯤ ꯑꯗꯨꯁꯨ ꯌꯥꯝ ꯐꯖꯕꯅꯤ ꯑꯗꯨ ꯍꯥꯟꯅ ꯌꯦꯡꯉꯨꯔꯁꯤ ꯑꯗꯨꯒ ꯊꯦꯡꯅꯔꯒ ꯌꯦꯡꯉꯨꯔꯁꯤ ꯑꯗꯨꯒꯤ ꯃꯇꯨꯡꯗ ꯆꯥꯛ ꯏꯁꯤꯡ ꯆꯥꯊꯣꯛꯂꯨꯔꯁꯤ ꯆꯥꯛ ꯆꯥꯊꯣꯛ ꯂꯣꯏꯔꯒ ꯑꯇꯣꯞꯄ ꯖꯒꯥ ꯖꯒꯥ ꯌꯥꯝ ꯂꯩ ꯑꯗꯨ ꯆꯥꯛ ꯏꯁꯤꯡꯗꯨꯗꯤ ꯁꯨꯝ ꯇꯧꯔꯁꯤ ꯅꯣꯏ ꯂꯥꯛꯏꯕ ꯃꯤ ꯃꯁꯤꯡꯗꯨ ꯇꯧꯔꯒ ꯍꯣꯇꯦꯜ ꯑꯃ ꯀꯟꯇꯦꯛ ꯇꯧꯔꯒ ꯍꯣꯇꯦꯜꯗꯨꯗ ꯑꯣꯏꯅ ꯀꯩꯁꯤ ꯑꯦꯟꯁꯥꯡ ꯀꯔꯤ ꯑꯦꯟꯁꯥꯡ ꯆꯥꯒꯦꯒꯦ ꯍꯥꯏꯗꯣ ꯁꯤ ꯆꯥꯒꯦ ꯁꯤ ꯆꯥꯒꯦ ꯍꯥꯏꯗꯣ ꯍꯣꯇꯦꯜꯗꯨꯗ ꯑꯦꯔꯦꯟꯖ ꯇꯧꯍꯜꯂꯒ ꯑꯗꯨꯒ ꯆꯥꯅꯕ ꯇꯧꯔꯁꯦ ꯑꯗꯨ ꯅꯣꯏ ꯀꯣꯜ ꯂꯩ ꯂꯩ ꯂꯩ ꯑꯗꯨꯝ ꯂꯩ ꯃꯈꯟ ꯃꯈꯟ ꯄꯣꯛ ꯄꯣꯛ ꯆꯥꯅꯤꯡꯉꯁꯨ ꯄꯣꯛ ꯂꯩ ꯑꯗꯒꯤ ꯕꯤꯐ ꯆꯥꯅꯤꯡꯉꯁꯨ ꯂꯩ ꯑꯗꯒꯤ ꯉꯥ ꯊꯣꯡ ꯆꯥꯅꯤꯡꯉꯦ ꯑꯗꯨꯝꯕ ꯐꯪꯉꯤ ꯑꯗꯨꯝ ꯑꯗꯨꯝ ꯍꯥꯃꯦꯡꯒꯨꯝꯕ ꯀꯩꯒꯨꯝꯕ ꯑꯗꯨꯝ ꯈꯔꯁꯨ ꯐꯪꯉꯦ ꯑꯗꯨꯝ ꯑꯣ ꯒꯥꯔꯤ ꯑꯗꯨꯝ ꯍꯣꯏ ꯒꯥꯔꯤꯅꯨꯡꯒꯤ ꯑꯗꯨꯝ ꯑꯦꯔꯦꯟꯖ ꯃꯤ ꯀꯌꯥꯃꯨꯛꯀꯤ ꯑꯣꯏꯗꯣꯏꯅꯣ ꯅꯣꯏꯁꯦ ꯑꯣ ꯑꯗꯨ ꯑꯗꯨꯝ ꯑꯦꯔꯦꯟꯖ ꯇꯧ ꯌꯥꯅꯤ ꯑꯗꯨꯝ ꯂꯩꯕꯝ ꯈꯣꯠꯕꯝꯒꯤꯗꯨꯗꯤ ꯑꯦꯔꯦꯟꯖ ꯑꯗꯨꯝ ꯇꯧꯔꯒ ꯑꯥ ꯍꯣꯇꯦꯜ ꯑꯃ ꯀꯟꯇꯦꯛ ꯇꯧꯔꯒ ꯑꯗꯨꯝ ꯌꯥꯅꯤ ꯂꯩꯕꯒꯤ ꯈꯣꯠꯄꯒꯤ ꯅꯨꯃꯤꯠ ꯃꯔꯤ ꯃꯉꯥꯗꯅꯤ ꯃꯤ ꯌꯥꯝꯗꯝꯅꯤꯅꯀꯣ ꯑꯗꯨꯏ ꯑꯦꯔꯦꯟꯖꯁꯦ ꯑꯩꯅ ꯑꯗꯨꯝ ꯁꯤꯟꯕꯤ ꯌꯥꯅꯤ ꯂꯩꯕꯁꯨ ꯆꯥꯕ ꯊꯛꯄ ꯂꯩꯕ ꯈꯣꯠꯄ ꯑꯗꯨꯗꯤ ꯄꯨꯂꯞ ꯑꯩ ꯁꯤꯟꯕ ꯌꯥꯅꯤ ꯑꯥ ꯎꯝ ꯆꯥꯛ ꯂꯣꯏꯔꯒ ꯑꯗꯨꯝꯕ ꯍꯣꯌꯔ ꯃꯥꯅꯤ ꯃꯥꯅꯤ ꯑꯗꯨ ꯅꯣꯏꯅ ꯀꯩꯅꯣ ꯂꯩꯅꯤ ꯂꯩꯅꯤ ꯐꯤꯁꯤꯡꯒꯨꯝꯕ ꯄꯥꯝꯃꯕꯗꯤ ꯐꯤꯁꯤꯡ ꯇꯧꯕꯝ ꯄꯨꯈꯤ ꯉꯥꯡꯅꯔꯒ ꯐꯤꯁꯤꯡ ꯇꯧꯔꯁꯨ ꯌꯥꯅꯤ ꯑꯩꯈꯣꯏꯅ ꯈꯣꯏꯅꯨꯡ ꯄꯨꯔꯒ ꯅꯨꯡꯗꯥꯡꯋꯥꯏꯔꯝ ꯑꯣꯏꯅ ꯐꯤꯁꯤꯡ ꯇꯧ ꯆꯠꯄ ꯑꯗꯨ ꯌꯥꯅꯤ ꯐꯤꯁꯤꯡ ꯄꯥꯝꯃꯗꯤ ꯅꯣꯏꯅ ꯄꯥꯝꯃꯗꯤ ꯑꯗꯨ ꯆꯠꯂꯨꯔꯁꯨ ꯌꯥꯏ ꯉꯥꯅꯨꯡ ꯂꯩꯕ ꯈꯣꯠꯄ ꯀꯕꯣꯛ ꯅꯨꯡꯕꯣꯛ ꯊꯥꯗꯔꯒ ꯑꯗꯒꯤ ꯑꯗꯨꯗ ꯉꯥ ꯈꯔ ꯐꯥꯒꯦ ꯍꯥꯏꯔꯁꯨ ꯑꯗꯨꯝ ꯌꯥꯅꯤ ꯏꯁꯤꯡ ꯃꯆꯥ ꯑꯃ ꯁꯨꯝ ꯇꯥꯏꯝ ꯄꯥꯁꯀꯤ ꯍꯥꯏ ꯇꯥꯔꯦ ꯑꯗꯨꯃꯥꯏꯅ ꯇꯧꯕ ꯑꯗꯨꯝ ꯌꯥꯅꯤ ꯍꯣꯏ ꯍꯣꯏ ꯂꯥꯛꯑꯝꯗꯥꯏꯗ ꯍꯥꯟꯅ ꯀꯟꯇꯦꯛ ꯇꯧꯕꯤꯔꯛꯑꯣ ꯀꯟꯇꯦꯛ ꯇꯧꯔꯒ ꯑꯗꯨ ꯊꯦꯡꯅꯔꯒ ꯆꯠꯂꯁꯤ ꯃꯊꯪ ꯃꯊꯪ ꯑꯗꯨꯝ ꯆꯠꯂꯁꯤ